ꯑꯗꯣ ꯏꯁꯄꯦꯁ ꯀꯩꯒꯤ ꯚꯤꯖꯤꯠ ꯇꯧꯕꯒꯤ ꯄ꯭ꯂꯦꯅꯦꯇꯔꯤꯌꯝ ꯚꯤꯖꯤꯠ ꯍꯥꯏꯗꯤ ꯑꯦꯛꯁꯄ꯭ꯔꯤꯌꯦꯟꯁ ꯇꯧꯕꯗꯣ ꯃꯣꯏꯒꯤ ꯏꯃꯔꯁꯤꯞ ꯄ꯭ꯔꯁꯦꯟꯇꯦꯁꯟꯗ ꯑꯗꯒꯤ ꯂꯥꯏꯔꯤꯛꯒꯨꯝꯕ ꯂꯣꯋ꯭ꯔ ꯀ꯭ꯂꯥꯁꯦꯁꯇ ꯌꯥꯝꯅ ꯀꯩꯗꯧꯏ ꯑꯦ ꯂꯥꯏꯔꯤꯛꯇ ꯌꯥꯝ ꯌꯥꯎꯔꯛꯏ ꯑꯩꯈꯣꯏ ꯄꯦꯁ ꯑꯗꯨ ꯁꯣꯂꯔ ꯁꯤꯁꯇꯝ ꯑꯗꯨꯒꯤ ꯃꯇꯥꯡ ꯍꯥꯏꯗꯤ ꯀꯣꯟꯁꯇꯦꯂꯦꯁꯟꯒꯤ ꯃꯇꯥꯡꯗ ꯌꯥꯝ ꯌꯥꯎꯑꯦ ꯑꯗꯨꯗꯩ ꯁ꯭ꯀꯨꯜ ꯄ꯭ꯔꯣꯖꯦꯛꯇꯁꯨ ꯑꯩꯈꯣꯏꯒꯤ ꯃꯣꯗꯦꯜ ꯁꯦꯝꯕ ꯀꯥꯟꯗ ꯁꯣꯂꯔ ꯁꯤꯁꯇꯝꯒꯤ ꯃꯇꯥꯡꯗ ꯁꯦꯝꯕ ꯑꯗꯨꯗꯩ ꯁꯥꯏꯟꯁ ꯄ꯭ꯔꯣꯖꯦꯛ ꯏꯁꯄꯦꯁꯀꯤ ꯃꯇꯥꯡꯗ ꯁꯦꯝꯕ ꯈꯣꯠꯄ ꯑꯗꯩꯒꯤ ꯏꯁꯇꯥꯔ ꯒꯦꯖꯤꯡ ꯏꯚꯦꯟ ꯍꯥꯏꯅ ꯑꯃ ꯂꯩ ꯑꯗꯨꯗ ꯀꯃꯤꯇꯤꯅ ꯑꯣꯔꯒꯅꯥꯏꯁ ꯇꯧꯕ ꯑꯗꯨꯗꯒꯤ ꯑꯦꯁꯇ꯭ꯔꯣꯅꯣꯃꯤ ꯀ꯭ꯂꯕ ꯃꯤꯇꯤꯡ ꯀꯩꯀꯩ ꯇꯧꯕ ꯈꯣꯠꯄ ꯀꯥꯟꯗꯅꯦ ꯌꯥꯎꯑꯦꯕ ꯑꯗꯨꯗꯩ ꯏꯁꯄꯦꯁ ꯇꯤ ꯚꯤ ꯁꯣꯒꯨꯝꯕ ꯌꯥꯝ ꯌꯦꯡꯉꯝꯃꯦ ꯏꯖꯨꯀꯦꯁꯟꯅꯦꯜ ꯄ꯭ꯔꯣꯒ꯭ꯔꯥꯝ ꯍꯥꯏꯗꯤ ꯂꯩꯗꯅ ꯐꯅꯌꯥꯝꯅ ꯀꯣꯁꯃꯣꯁ ꯑꯗꯨꯗꯒꯤ ꯁꯥꯏꯟꯁ ꯐꯤꯛꯁꯟ ꯃꯨꯚꯤꯁ ꯌꯥꯝ ꯂꯩ ꯑꯩꯈꯣꯏꯒꯤ ꯏꯁꯄꯦꯁꯇ ꯏꯁꯄꯦꯁꯗ ꯕꯦꯁ ꯇꯧꯕ ꯑꯗꯒꯤ ꯑꯦꯁꯇ꯭ꯔꯣꯅꯣꯠꯀꯤ ꯃꯇꯥꯡꯗ ꯌꯥꯝꯅ ꯊꯤꯒꯠ ꯈꯣꯒꯠꯄ ꯑꯗꯩ ꯏꯁꯄꯦꯁ ꯃꯤꯁꯟꯁꯤꯡꯁꯦ ꯑꯗꯨꯒꯤ ꯃꯇꯥꯡꯗ ꯌꯥꯝ ꯊꯤꯕ ꯑꯗꯩ ꯄꯥꯕꯁꯨ ꯑꯃꯁꯨꯡ ꯄꯥꯕ ꯑꯗꯨꯗꯩ ꯐꯦꯃꯁ ꯑꯦꯁꯇ꯭ꯔꯣꯅꯣꯞꯀꯨꯝꯕꯒꯤ ꯃꯇꯥꯡꯗ ꯍꯥꯏꯒꯦꯔ ꯏꯁꯄꯦꯁ ꯃꯤꯁꯟ ꯑꯗꯨꯗꯩ ꯏꯁꯄꯦꯁ ꯑꯦꯛꯁꯄ꯭ꯂꯣꯔꯦꯁꯟꯒꯤ ꯍꯤꯁꯇ꯭ꯔꯤꯁꯤꯡꯁꯦ ꯌꯥꯝꯅ ꯊꯤꯒꯠ ꯈꯣꯒꯠꯄ ꯑꯁꯤ ꯈꯔꯁꯤꯅꯤ